ꯑꯩꯁꯦ ꯍꯟꯗꯛ ꯋꯤꯟꯇꯔꯒꯤ ꯀꯩꯅꯣ ꯀꯜꯂꯦꯛꯁꯟ ꯈꯔ ꯌꯦꯡꯒꯦ ꯇꯧꯕꯅꯦ ꯕꯔꯁꯤꯇꯤ ꯕꯔꯁꯤꯇꯤ ꯖꯦꯀꯦꯠꯀꯨꯝꯕ ꯌꯥꯎꯕꯤꯕ꯭ꯔꯥ ꯑꯥ ꯑꯥ ꯀꯂꯔꯁꯦ ꯀꯃꯥꯏ ꯀꯃꯥꯏꯅ ꯇꯣꯋꯤ ꯑꯗꯨ ꯁꯥꯏꯖꯀ ꯂꯣꯏꯅ ꯐꯪꯒꯗ꯭ꯔꯥ ꯑꯥ ꯑꯗꯣ ꯑꯥ ꯑꯗꯣ ꯅ꯭ꯌꯨꯠ ꯀꯂꯔꯗꯣ ꯍꯥꯏꯐꯦꯠ ꯌꯦꯡꯖꯒꯦꯅꯦ ꯁꯥꯏꯖꯁꯦ ꯀꯌꯥ ꯑꯣꯏꯗꯣꯏꯅꯣ ꯁꯤꯁꯦ ꯑꯦꯜ ꯑꯣꯏꯗꯣꯏꯔꯥ ꯑꯦꯛꯁ ꯑꯦꯜ ꯑꯣꯏꯗꯣꯏꯔꯥ ꯑꯦꯜ ꯑꯣꯏꯗꯣꯏꯅꯦꯕ ꯀꯣ ꯑꯩ ꯍꯥꯏꯐꯦꯠꯇꯪ ꯍꯥꯏꯐꯦꯠꯇꯪ ꯇ꯭ꯔꯥꯏ ꯇꯧꯖꯔꯒ ꯌꯦꯡꯖꯒꯦ ꯌꯥꯅꯤꯅ

ꯊꯦꯡꯛ ꯌꯨ ꯑꯥ ꯁꯤꯁꯦ ꯈꯤꯇꯪ ꯑꯩꯉꯣꯟꯗ ꯈꯨꯗꯥꯡꯁꯦ ꯈꯤꯇꯪ ꯀꯧꯋꯦꯕ ꯀꯣ ꯈꯨꯗꯥꯡꯁꯦ ꯈꯤꯇꯪ ꯀꯧꯈꯠꯂꯦ ꯑꯗꯣ ꯈꯤꯇꯪ ꯆꯣꯟꯅꯕ ꯑꯦꯛꯁ ꯑꯦꯜꯒꯨꯝꯕ ꯌꯦꯡꯁꯤꯔꯥ ꯑꯦꯛꯁ ꯑꯦꯜꯒꯨꯝꯕ ꯑꯣꯏꯅ ꯄꯤꯕꯤꯌꯨꯅꯦ ꯑꯥ ꯑꯥ ꯑꯣ ꯁꯤꯃ ꯌꯥꯔꯅꯤ ꯁꯤꯃ ꯑꯗꯣ ꯁꯤꯒꯤ ꯅ꯭ꯌꯨꯠ ꯁꯤꯒꯤ ꯅ꯭ꯌꯨꯠ ꯀꯂꯔꯁꯦ ꯑꯗꯨꯝ ꯑꯋꯥꯎ ꯑꯔꯥꯛꯁꯦ ꯑꯗꯨꯝ ꯁꯤ ꯑꯣꯏꯅ ꯂꯧꯖꯔꯒꯦ ꯑꯗꯨꯒ ꯄ꯭ꯔꯥꯏꯁꯇꯤ ꯀꯌꯥꯃꯨꯛ ꯄꯤ ꯁꯤꯁꯦ ꯑꯗꯣ ꯈꯤꯇꯪ ꯇꯥꯕ ꯌꯥꯔꯣꯏꯗ꯭ꯔꯣ ꯑꯁꯣꯝꯗꯅ ꯂꯨꯄꯥ ꯂꯤꯁꯤꯡ ꯑꯃ ꯆꯅꯤ ꯍꯥꯏꯍꯧꯋꯤ ꯌꯥꯡꯈꯩ ꯇꯥꯔꯣ ꯂꯤꯁꯤꯡ ꯑꯃ ꯆꯅꯤ ꯌꯥꯡꯈꯩ ꯄꯤꯔꯝꯃꯒꯦ ꯑꯩꯁꯦ ꯚꯔꯥꯁꯨ ꯌꯥꯎꯗ꯭ꯔꯕ ꯑꯗ ꯑꯩꯁꯦ ꯀꯩꯅꯣ ꯖꯤꯟꯁ ꯀꯦꯗꯦꯠ ꯍꯥꯏꯋꯦꯁ ꯑꯃꯇꯁꯨ ꯌꯦꯡꯖꯒꯦ ꯑꯥ ꯑꯥ ꯈꯔ ꯄꯨꯊꯣꯛꯄꯤꯔꯛꯑꯣꯅꯦ ꯑꯩ ꯈꯔ ꯀꯩꯅꯣ ꯈꯔ ꯈꯔ ꯐꯣꯔꯣ ꯐꯣꯔꯣ ꯐꯣꯔꯣ ꯂꯥꯎꯕ ꯑꯗꯨꯒꯨꯝꯕꯗꯣ ꯑꯣꯏꯅ ꯄꯥꯝꯃꯦ ꯍꯔꯗꯤꯁ ꯑꯣꯏꯕꯗ ꯋꯦꯁꯁꯦ ꯀꯩꯅꯣ ꯑꯣꯏꯗꯣꯏꯅꯦ ꯑꯩꯁꯦ ꯊꯥꯔꯇꯤ ꯑꯗꯨꯃꯥꯏꯅ ꯁꯦꯠꯂꯦ ꯊꯥꯔꯇꯤ ꯎꯝ ꯎꯝ ꯑꯗꯨꯝ ꯇꯧꯔꯅꯤ ꯁꯤ ꯑꯗꯨꯝ ꯇ꯭ꯔꯥꯏ ꯇꯧꯗ꯭ꯔꯁꯨ ꯌꯥꯔꯅꯤ ꯑꯗꯨꯝ ꯁꯤ ꯑꯗꯨꯝ ꯁꯤ ꯑꯃꯒ ꯂꯧꯔꯒꯦ ꯑꯗꯨꯃꯥꯏꯅ ꯇꯧꯅꯔꯁꯦ ꯑꯥ ꯑꯍꯣꯏ ꯑꯥ ꯑꯣꯍꯣ ꯁꯤ ꯌꯥꯔꯦ ꯁꯤ ꯂꯧꯕꯤꯔꯣ ꯑꯗꯨꯗꯤ ꯑꯥ ꯍꯣꯏ ꯍꯣꯏ ꯑꯥ ꯌꯥꯝ ꯁꯤꯠꯄ ꯑꯣꯏꯕꯤꯔꯣ ꯆꯠꯂꯨꯈꯤꯒꯦ